ꯑꯩꯅ ꯆꯦꯜꯂꯤꯉꯩꯗ ꯇꯥꯕꯁꯤ ꯏꯁꯩ ꯏꯁꯩ ꯏꯪ ꯇꯞꯄ ꯏꯁꯩ ꯑꯗꯒꯤ ꯏꯁꯩ ꯏꯪ ꯇꯞꯄ ꯑꯊꯤꯟꯕ ꯏꯁꯩꯁꯤꯡ ꯇꯥꯏ ꯇꯥꯔꯒ ꯆꯦꯜꯂꯤ ꯍꯥꯏꯗꯤ ꯏꯁꯩ ꯇꯥꯔꯒꯗ ꯆꯦꯟꯕ ꯍꯥꯏꯕꯁꯤꯅ ꯑꯩꯅ ꯌꯧꯍꯟꯅꯤꯡꯉꯤꯕ ꯄꯟꯊꯨꯡꯐꯝ ꯑꯗꯨꯗ ꯌꯧꯕꯗ ꯌꯥꯝꯅ ꯊꯨꯅ ꯃꯇꯦꯡ ꯄꯥꯡꯉꯤ ꯍꯥꯏꯗꯤ ꯏꯁꯩ ꯏꯁꯩ ꯑꯁꯤꯅ ꯆꯦꯟꯕꯗ ꯌꯥꯝꯅ ꯆꯦꯟꯕ ꯃꯇꯝꯗꯁꯨ ꯌꯥꯝꯅ ꯑꯩꯈꯣꯏꯗ ꯏꯁꯩ ꯇꯥꯔꯒ ꯆꯦꯟꯕꯁꯤꯅ ꯑꯩꯈꯣꯏꯗ ꯌꯥꯝꯅ ꯁꯥꯐꯨ ꯑꯃꯁꯨ ꯄꯤ ꯑꯩꯅ ꯌꯧꯅꯤꯡꯉꯤꯕ ꯃꯐꯝ ꯑꯗꯨꯗ ꯏꯔꯥꯏ ꯂꯥꯏꯅ ꯌꯧꯕꯗꯁꯨ ꯃꯇꯦꯡ ꯄꯥꯡꯉꯤ ꯑꯋꯥꯕ ꯃꯁꯛ ꯈꯪꯗꯦ ꯁꯝꯅ ꯍꯥꯏꯔꯕꯗ ꯑꯩꯅ ꯍꯥꯏꯗꯤ ꯁꯝ ꯗꯤꯁꯇꯦꯟꯁ ꯗꯤꯁꯇꯦꯟꯁ ꯑꯔꯥꯞꯄ ꯑꯩꯅ ꯁꯨꯝ ꯑꯀꯛꯅꯕ ꯃꯐꯝ ꯈꯔ ꯌꯧꯒꯦꯅ ꯈꯟꯕꯗꯨ ꯑꯁ ꯃꯁꯤꯒꯤ ꯃꯐꯝ ꯑꯁꯤ ꯌꯧꯅꯉꯥꯏ ꯍꯣꯠꯅꯕꯗ ꯑꯩ ꯃꯁꯤꯒꯤ ꯏꯁꯩ ꯑꯁꯤ ꯇꯥꯔꯒ ꯃꯁꯤꯒꯤ ꯏꯁꯩ ꯁꯝꯅ ꯍꯥꯏꯔꯕꯗ ꯃꯤꯅꯤꯠ ꯇꯔꯥ ꯁꯥꯡꯕ ꯏꯁꯩ ꯑꯁꯤ ꯇꯥꯔꯤꯉꯩꯗ ꯑꯩ ꯌꯧꯅꯕ ꯍꯣꯠꯅꯒꯦ ꯍꯥꯏꯔꯕꯗꯤ ꯏꯁꯩ ꯏꯁꯩꯗꯨꯗ ꯐꯣꯀꯁ ꯄꯤꯔꯒ ꯏꯁꯩꯗꯨ ꯐꯣꯀꯁꯇꯨꯒ ꯆꯦꯟꯕꯗꯨꯒ ꯄꯨꯜꯂꯒ ꯇꯧꯕ ꯃꯇꯝꯗ ꯌꯥꯝ ꯊꯨꯅ ꯌꯧꯋꯤ